ꯑꯩ ꯏꯁꯥ ꯖꯣꯟꯁꯟꯅꯤ ꯆꯟꯗꯦꯜꯗꯒꯤ ꯑꯩ ꯏꯁꯥꯅ ꯆꯥꯟꯗꯦꯜꯒꯤ ꯍꯥꯏꯌꯥꯔ ꯁꯦꯀꯦꯟꯗꯔꯤ ꯁ꯭ꯀꯨꯜꯗ ꯂꯦꯛꯆꯔ ꯑꯣꯏꯔꯤꯕꯅꯤ ꯑꯩꯅ ꯂꯦꯛꯆꯔ ꯑꯣꯏꯕ ꯀꯥꯟꯗ ꯑꯩꯅ ꯊꯥꯗ ꯑꯩꯅ ꯇꯣꯂꯣꯞ ꯐꯪꯂꯤꯕꯁꯤ ꯂꯥꯛ ꯑꯃꯒ ꯂꯤꯁꯤꯡ ꯂꯤꯁꯤꯡ ꯇꯔꯥꯅꯤ ꯑꯗꯨ ꯑꯩꯒꯤ ꯇꯣꯂꯣꯞꯇꯤ ꯂꯥꯛ ꯑꯃꯗ ꯂꯤꯁꯤꯡ ꯇꯔꯥꯗꯒꯤ ꯑꯩꯒꯤ ꯒꯣꯔꯃꯦꯟꯒꯤ ꯏꯟꯀꯝ ꯇꯦꯛꯁ ꯏꯟꯀꯝ ꯇꯦꯛꯁ ꯀꯛꯄꯁꯤꯗ ꯂꯤꯁꯤꯡ ꯇꯔꯥ ꯃꯉꯥ ꯀꯛꯏ ꯑꯩꯒꯤꯗꯤ ꯑꯗꯨ ꯃꯤ ꯑꯃ ꯑꯃꯅ ꯃꯣꯏꯒꯤ ꯏꯟꯀꯝ ꯇꯦꯛꯁꯀꯨꯝꯕ ꯑꯀꯛꯄ ꯀꯌꯥ ꯀꯛꯈꯤ ꯈꯪꯅꯤꯡꯉꯗꯤ ꯁꯤ ꯋꯦꯕ ꯁꯥꯏꯗꯁꯤꯗ ꯆꯪꯕꯤꯗꯨꯅ ꯏꯟꯀꯝ ꯇꯦꯛꯁꯁꯤ ꯀꯌꯥ ꯀꯥꯛꯄꯒꯦ ꯌꯦꯡꯕ ꯌꯥꯒꯅꯤ ꯍꯥꯏꯗꯤ ꯅꯪꯒꯤ ꯊꯥꯗ ꯐꯪꯉꯤꯕ ꯇꯣꯂꯣꯞꯇꯨꯒ ꯅꯪꯒꯤ ꯏꯟꯀꯝ ꯇꯦꯛꯁ ꯀꯛꯂꯤꯕꯗꯣ ꯁꯤ ꯋꯦꯕ ꯁꯥꯏꯗꯁꯤꯗ ꯅꯪꯅ ꯆꯪꯂꯗꯤ ꯂꯣꯏꯅ ꯎꯠꯍꯟꯒꯅꯤ ꯃꯣꯏꯅ ꯑꯗꯨꯝ ꯈꯪꯍꯟꯒꯅꯤ ꯅꯪꯒꯤ ꯏꯟꯀꯝ ꯇꯦꯛꯁꯁꯤ ꯁꯤꯃꯨꯛ ꯀꯛꯑꯦ ꯅꯪꯒꯤ ꯆꯍꯤꯗ ꯁꯤꯃꯨꯛ ꯀꯛꯑꯦ ꯁꯨꯃꯥꯏꯅ ꯇꯧꯋꯦ ꯍꯥꯏꯅ ꯂꯣꯏꯅ ꯃꯥꯅ ꯅꯪꯅ ꯎꯕ ꯐꯪꯉꯥꯅꯤ ꯁꯤ ꯋꯦꯕ ꯁꯥꯏꯗꯇ ꯆꯪꯉꯗꯤ ꯑꯩꯈꯛ ꯅꯠꯇꯅ ꯑꯩꯒꯤ ꯏꯃꯨꯡꯁꯤꯡ ꯏꯃꯨꯡꯁꯤꯡ ꯇꯣꯂꯣꯞ ꯆꯥꯕ ꯈꯨꯗꯤꯡꯃꯛ ꯃꯣꯏꯅꯁꯨ ꯑꯗꯨꯝ ꯑꯩꯉꯣꯟꯗ ꯑꯗꯨꯝ ꯍꯪꯉꯛꯏ ꯑꯩꯒꯤ ꯏꯟꯀꯝ ꯇꯦꯛꯁ ꯀꯛꯄꯁꯤ ꯀꯌꯥꯅꯣ ꯑꯩꯅꯁꯨ ꯑꯩ ꯁꯤ ꯐꯪꯉꯤ ꯑꯩꯒꯤ ꯏꯟꯀꯝ ꯇꯦꯛꯁ ꯀꯥꯛꯄꯁꯤ ꯀꯌꯥꯅꯣ ꯑꯩꯁꯨ ꯌꯥꯝ ꯈꯪꯅꯤꯡꯉꯤ ꯑꯗꯨꯝ ꯍꯪꯉꯤ ꯑꯗꯨꯝ ꯑꯩꯅꯁꯨ ꯃꯣꯏꯕꯨ ꯍꯥꯏꯕꯤ ꯍꯥꯏꯕꯗꯤꯁꯤ ꯑꯁꯤ ꯋꯦꯕ ꯁꯥꯏꯗꯁꯤ ꯌꯥꯝ ꯐꯕꯅꯤ ꯍꯥꯏꯗꯤ ꯁꯤ ꯋꯦꯕ ꯁꯥꯏꯗꯇ ꯅꯪꯅ ꯆꯪꯕꯤ ꯆꯪꯉꯗꯤ ꯅꯪꯒꯤ ꯏꯟꯀꯝ ꯇꯦꯛꯁ ꯅꯪ ꯇꯣꯂꯣꯞ ꯐꯪꯕꯗꯒꯤ ꯃꯥꯒꯤ ꯏꯟꯀꯝ ꯇꯦꯛꯁ ꯀꯛꯈꯤꯕꯁꯤ ꯀꯌꯥꯃꯨꯛ ꯀꯛꯄ꯭ꯔꯥ ꯅꯪꯅ ꯀꯌꯥꯃꯨꯛ ꯆꯥꯕ꯭ꯔꯥ ꯁꯤ ꯂꯨꯄꯥ ꯀꯌꯥ ꯑꯦꯛꯖꯦꯛꯁꯤ ꯃꯥꯅ ꯅꯪꯕꯨ ꯎꯠꯍꯟꯒꯅꯤ ꯅꯪꯅꯁꯨ ꯎꯕ ꯑꯗꯨꯒ ꯅꯪꯅ ꯆꯍꯤ ꯀꯌꯥꯗ ꯅꯪꯅ ꯐꯪꯈꯤꯕꯅꯣ ꯍꯥꯏꯕꯁꯨ ꯅꯪꯅ ꯈꯪꯒꯅꯤ